ꯑꯩꯅ ꯍꯧꯖꯤꯛ ꯁꯤꯖꯤꯟꯅꯔꯤꯕ ꯐꯣꯟ ꯑꯁꯤ ꯔꯤꯌꯦꯜꯃꯤ ꯇꯦꯟ ꯄ꯭ꯔꯣ ꯄ꯭ꯂꯁ ꯐꯥꯏꯚ ꯖꯤ ꯍꯥꯏꯔꯤꯕ ꯐꯣꯟ ꯑꯗꯨꯅꯤ ꯃꯁꯤ ꯑꯩꯅ ꯊꯥꯔꯇꯤ ꯑꯩꯠ ꯊꯥꯎꯖꯟ ꯁꯝꯊꯤꯡ ꯑꯗ꯭ꯋꯥꯏꯗ ꯂꯩꯔꯛꯈꯤꯕꯅꯤ ꯑꯗꯨꯒ ꯃꯥꯒꯤ ꯔꯥꯝ ꯑꯁꯤꯅ ꯋꯥꯟ ꯇ꯭ꯋꯦꯜꯐ ꯖꯤ ꯕꯤ ꯔꯥꯝꯅꯤ ꯑꯗꯨꯒ ꯔꯣꯝꯅ ꯋꯥꯟ ꯇ꯭ꯋꯦꯟꯇꯤ ꯑꯩꯠ ꯖꯤ ꯕꯤ ꯅꯤ ꯑꯗꯨꯒ ꯃꯥꯒꯤ ꯀꯦꯃꯦꯔꯥꯒꯤ ꯔꯤꯌꯥꯔꯒꯤ ꯃꯦꯒꯥꯄꯤꯛꯁꯦꯜ ꯑꯁꯤꯅ ꯋꯥꯥꯟ ꯖꯤꯔꯣ ꯑꯩꯠꯅꯤ ꯑꯗꯨꯒ ꯐ꯭ꯔꯟꯠꯀꯤꯅ ꯐꯣꯔꯇꯤ ꯑꯩꯠ ꯃꯦꯒꯥꯄꯤꯛꯁꯦꯜꯅꯤ ꯑꯗꯨꯒ ꯃꯁꯤꯗ ꯑꯩꯈꯣꯏꯒꯤ ꯀꯦꯃꯦꯔꯥ ꯀꯥꯞꯄ ꯄꯣꯔꯇ꯭ꯔꯦꯠ ꯁꯤꯖꯤꯟꯅꯔꯒ ꯀꯥꯞꯄ ꯑꯣꯏꯒꯦꯔꯥ ꯑꯅꯤ ꯀꯟꯗꯤꯁꯟꯗ ꯀꯥꯞꯄ ꯃꯇꯝꯗ ꯌꯥꯝꯅ ꯏꯁꯃꯨꯠ ꯑꯣꯏꯕ ꯍꯥꯏꯕꯗꯤ ꯁꯦꯡꯅ ꯎꯕ ꯑꯗꯒꯤ ꯃꯤꯑꯣꯏꯕꯒꯤ ꯊꯤꯔꯕꯒꯤ ꯁꯛꯇꯝꯁꯤꯡꯕꯨ ꯐꯖꯍꯟꯕ ꯉꯝꯕ ꯑꯗꯨꯒꯨꯝꯕ ꯀꯦꯃꯦꯔꯥ ꯍꯥꯏꯕꯗꯨꯁꯨ ꯑꯣꯏ ꯑꯗꯨꯒ ꯃꯥꯏ ꯚꯤꯗꯤꯌꯣ ꯅꯝꯕ ꯃꯇꯝꯗ ꯅꯤꯛꯇꯕ ꯑꯩꯈꯣꯏꯒꯤ ꯖꯥꯏꯔꯣ ꯁꯤꯁꯇꯦꯝ ꯌꯥꯝꯅ ꯐꯖꯕ ꯑꯗꯨꯒꯨꯝꯂꯕ ꯀꯦꯃꯦꯔꯥ ꯍꯥꯏꯗꯨꯁꯨ ꯑꯣꯏ ꯑꯗꯨꯒ ꯒꯦꯝ ꯁꯥꯟꯅꯕ ꯃꯇꯝꯗ ꯑꯩꯅ ꯇ꯭ꯋꯦꯟꯇꯤ ꯐꯣꯔ ꯑꯋꯥꯔ ꯄ꯭ꯂꯁ ꯑꯩꯅ ꯒꯦꯝ ꯁꯥꯟꯅꯕ ꯃꯇꯝꯁꯤꯗ ꯍꯦꯡ ꯆꯠꯇꯕ ꯁꯥꯒꯠꯇꯕ ꯑꯗꯨꯒ ꯑꯩꯈꯣꯏꯒꯤ ꯑꯩꯈꯣꯏꯒꯤ ꯆꯞꯄ ꯈꯣꯠꯄ ꯑꯗꯨꯒꯨꯝꯕ ꯑꯃꯐꯥꯎ ꯂꯩꯇꯕ ꯍꯥꯏꯗꯤ ꯆꯥꯔꯖ ꯊꯤꯜꯂꯒ ꯁꯥꯟꯅꯒꯦꯔꯥ ꯊꯤꯟꯗꯕꯤꯕꯗ ꯁꯥꯟꯅꯒꯦꯔꯥ ꯑꯗꯨꯒ ꯆꯞꯄ ꯈꯣꯠꯄ ꯑꯗꯨꯒꯨꯝꯕ ꯍꯦꯡ ꯇꯥꯕ ꯍꯥꯏꯕꯁꯤꯃꯗꯤ ꯃꯁꯤꯒꯤ ꯐꯣꯟ ꯑꯁꯤꯗ ꯁꯨꯡꯎ ꯍꯦꯛ ꯎꯗ꯭ꯔꯦ ꯑꯗꯨꯒ ꯑꯩꯈꯣꯏꯅ ꯕꯦꯇ꯭ꯔꯤ ꯑꯁꯤꯁꯨ ꯑꯁꯨꯛ ꯀꯨꯏꯕ ꯆꯍꯤ ꯑꯃꯃꯨꯛ ꯁꯤꯖꯤꯟꯅꯔꯛꯑ ꯃꯇꯝꯁꯤꯗ ꯃꯥꯒꯤ ꯕꯦꯇ꯭ꯔꯤꯒꯤ ꯍꯦꯜꯊ ꯑꯁꯦ ꯁꯨꯛꯍꯟ ꯍꯦꯛ ꯍꯟꯊꯗꯕ ꯑꯗꯨꯒꯨꯝꯕ ꯍꯥꯏꯗꯤ ꯌꯥꯝꯅ ꯀ꯭ꯋꯥꯂꯤꯇꯤ ꯂꯩꯅ ꯁꯥꯔꯛꯂꯕ ꯑꯗꯨꯒꯨꯝꯕ ꯃꯣꯕꯥꯏꯜ ꯍꯥꯏꯗꯤ ꯔꯤꯌꯦꯜꯃꯤ ꯕ꯭ꯔꯥꯟ ꯍꯥꯏꯕꯗꯨ ꯑꯣꯏꯔꯦ ꯑꯗꯨꯒ ꯑꯇꯣꯞꯄ ꯐꯣꯟꯒ ꯀꯝꯄꯦꯌꯥꯔ ꯇꯧꯕ ꯃꯇꯝꯗ ꯀꯔꯤ ꯑꯃꯁꯨ ꯑꯇꯣꯞꯄ ꯐꯣꯟꯅ ꯍꯦꯜꯂꯔꯣꯏꯗꯕ ꯑꯗꯨꯒꯨꯝꯂꯕ ꯃꯣꯕꯥꯏꯜꯅꯤ ꯑꯩ ꯃꯁꯤꯒꯤꯃꯨꯛ ꯄ꯭ꯔꯗꯛ ꯑꯁꯤ ꯌꯥꯝ ꯊꯤꯅ ꯄꯥꯝꯕ ꯍꯥꯏꯕꯗꯤ ꯑꯩꯒꯤ ꯊꯃꯣꯏꯁꯤꯅ ꯌꯥꯝꯅ ꯈꯣꯏꯗꯥꯖꯕ ꯄꯥꯏꯕꯗ ꯍꯦꯜꯗꯤ ꯑꯣꯏꯕ ꯑꯗꯨꯒꯨꯝꯂꯕ ꯍꯥꯏꯗꯤ ꯂꯨꯝꯁꯨ ꯂꯨꯝꯗꯕ ꯌꯥꯡꯁꯨ ꯌꯥꯡꯗꯕ ꯄꯥꯇꯛ ꯇꯧꯔꯒ ꯌꯥꯝꯅ ꯅꯨꯡꯉꯥꯏꯕ ꯑꯗꯨꯒꯨꯝꯂꯕ ꯐꯣꯟꯅꯤ ꯑꯗꯨꯒ ꯃꯥꯒꯤ ꯏꯁꯀ꯭ꯔꯤꯟꯒꯤ ꯀ꯭ꯋꯥꯂꯤꯇꯤ ꯑꯁꯤꯅ ꯁꯦꯡꯉꯤꯕ ꯈꯨꯁꯦꯡ ꯑꯗꯒꯤ ꯏꯁꯀ꯭ꯔꯤꯟꯁꯤꯅꯒ ꯀꯔꯚ ꯑꯣꯏꯗꯅ ꯀꯣꯟꯊꯗꯅ ꯃꯁꯤꯗꯒꯤꯁꯤꯗ ꯑꯁ ꯌꯥꯝ ꯊꯤꯅ ꯅꯨꯡꯉꯥꯏꯕ ꯅꯝꯕꯗ ꯅꯝꯒꯦ ꯇꯧꯕꯒ ꯆꯦꯟꯈꯤꯕꯅ ꯍꯥꯟꯕ

ꯋꯦꯠ ꯑꯁꯤ ꯌꯥꯝꯅ ꯂꯨꯝꯁꯨ ꯂꯨꯝꯗꯦ ꯌꯥꯝꯅ ꯌꯥꯡꯁꯨ ꯌꯥꯡꯗꯦ ꯄꯥꯏꯕꯗ ꯍꯦꯜꯗꯤ ꯑꯣꯏ ꯍꯥꯏꯔꯤꯁꯤꯅꯤ ꯑꯄꯥꯏꯕ ꯃꯤ ꯑꯩ ꯈꯛꯇꯅ ꯈꯪꯒꯅꯤ ꯑꯗꯨꯒ ꯃꯁꯤꯗ ꯋꯥꯔꯤ ꯁꯥꯟꯅꯕꯗ ꯇꯥꯔꯤꯕ ꯅꯨꯄꯤꯒꯤ ꯅꯨꯡꯁꯤꯔꯕ ꯈꯣꯟꯖꯦꯜ ꯌꯥꯝꯅ ꯁꯦꯡꯅ ꯇꯥꯕ ꯍꯥꯏꯗꯤ ꯃꯁꯛ ꯊꯤꯖꯔꯒꯁ ꯅꯨꯄꯤ ꯑꯗꯨ ꯃꯣꯕꯥꯏꯜ ꯑꯁꯤꯗ ꯊꯣꯛꯂꯛꯂꯤꯕ ꯃꯥꯒꯤ ꯈꯣꯟꯖꯦꯜ ꯑꯗꯨꯅ ꯑꯃꯨꯛꯀ ꯍꯦꯟꯅ ꯃꯥꯕꯨ ꯅꯨꯡꯁꯤꯕ ꯉꯝꯕ ꯀꯥꯎꯍꯟꯗꯕ ꯑꯗꯨꯒꯨꯝꯂꯕ ꯏꯁꯄꯤꯀꯔ ꯏꯃꯥꯏ ꯕꯦꯖ ꯀ꯭ꯋꯥꯂꯤꯇꯤꯗꯤ ꯃꯩꯅꯤꯍꯦ ꯗꯕꯜ ꯏꯁꯄꯤꯀꯔꯒ ꯄꯥꯜꯂꯗꯅ ꯃꯁꯤꯗ ꯏꯁ ꯃꯁꯤꯗ ꯇꯥꯕ ꯏꯁꯩ ꯑꯁꯤꯗꯤ ꯑꯩꯈꯣꯏꯒꯤ ꯀꯣꯛꯁꯤꯗ ꯙꯞ ꯙꯞ ꯍꯥꯞꯆꯤꯟꯕꯒꯨꯝꯕꯅꯤ ꯃꯁꯤꯒꯤꯗ ꯊꯣꯛꯂꯛꯄ ꯁꯥꯎꯟꯒꯤ ꯀ꯭ꯋꯥꯂꯤꯇꯤ ꯏꯃꯥꯏ ꯑꯉꯛꯄꯅꯤ ꯂꯩꯇꯦ ꯑꯇꯣꯞꯄ ꯃꯣꯕꯥꯏꯜꯒꯤ ꯏꯁꯄꯤꯀꯔꯒ ꯀꯝꯄꯦꯌꯥꯔ ꯇꯧꯅꯕ ꯅꯣꯞꯀꯅꯤ ꯑꯇꯣꯞꯄ